ꯃꯅꯤꯄꯨꯔꯗ ꯇꯣꯏꯅ ꯊꯥꯕ ꯂꯩ ꯄꯥꯝꯕꯤꯁꯤꯡ ꯑꯁꯤ ꯆꯝꯄ꯭ꯔꯥ ꯀꯣꯝꯂꯥ ꯌꯣꯡꯆꯥꯛ ꯑꯗꯨꯒ ꯒꯨꯔꯃꯣꯍꯣꯔ ꯍꯥꯏꯕꯁꯤꯡꯁꯦ ꯌꯥꯝ ꯇꯣꯏꯅ ꯊꯥꯏ ꯑꯗꯨꯒ ꯑꯗꯨꯁꯤꯡꯁꯦ ꯃꯅꯤꯄꯨꯔꯒꯤ ꯀ꯭ꯂꯥꯏꯃꯦꯠꯀꯁꯨ ꯌꯥꯝ ꯆꯥꯟꯅꯩꯌꯦ ꯀꯣꯝꯂꯥ ꯍꯥꯏꯔꯤꯕ ꯆꯝꯄ꯭ꯔꯥ ꯍꯥꯏꯔꯤꯕ ꯌꯣꯡꯆꯥꯛ ꯍꯥꯏꯔꯤꯕ ꯑꯗꯨ ꯒꯨꯔꯃꯣꯍꯣꯔ ꯍꯥꯏꯔꯤꯕ ꯁꯤꯡꯁꯤ ꯃꯣꯏꯁꯦ ꯁꯥꯠꯄ ꯍꯩ ꯔꯥ ꯁꯨ ꯌꯥꯝ ꯂꯣꯛꯑꯦ ꯃꯅꯤꯄꯨꯔ ꯀ꯭ꯂꯥꯏꯃꯦꯠꯀꯁꯨ ꯌꯥꯝ ꯆꯟꯅꯩ ꯃꯅꯤꯄꯨꯔꯒꯤ ꯏꯁꯤꯡ ꯃꯅꯤꯄꯨꯔꯒꯤ ꯋꯦꯗꯔꯁꯤꯡꯒꯁꯨ ꯌꯥꯝ ꯆꯥꯟꯅꯕ ꯑꯣꯏꯌꯦ ꯑꯗꯨꯒꯤ ꯍꯩ ꯔꯥ ꯀꯩꯔꯥꯁꯤꯡꯁꯦ ꯑꯗꯨꯒ ꯃꯅꯤꯄꯨꯔꯗ ꯌꯥꯝ ꯐꯖꯅ ꯍꯧꯕ ꯃꯅꯤꯄꯨꯔꯗ ꯌꯥꯝ ꯍꯧꯖꯤꯛ ꯍꯧꯖꯤꯛ ꯌꯥꯝ ꯐꯖꯕꯁꯦ ꯄꯨꯡꯗꯣꯟꯒꯨꯝꯕ ꯑꯗꯨꯒ ꯄ꯭ꯔꯣꯃꯒ꯭ꯔꯦꯅꯦꯠꯀꯨꯝꯕ ꯄꯥꯄꯌꯥꯒꯨꯝꯕ ꯑꯗꯨꯒ ꯆꯝꯄ꯭ꯔꯥ ꯀꯣꯝꯂꯥꯁꯤꯗꯤ ꯌꯥꯝ ꯐꯖꯔꯦ ꯑꯗꯨꯒ ꯑꯦꯟꯁꯥꯡ ꯅꯥꯄꯤꯗ ꯍꯥꯏꯔꯒꯅ ꯌꯣꯡꯆꯥꯛ ꯑꯥꯁꯦ ꯃꯅꯤꯄꯨꯔꯒꯤ ꯀ꯭ꯂꯥꯏꯃꯦꯠꯀꯁꯦ ꯌꯥꯝ ꯆꯟꯅꯩꯌꯦ ꯑꯗꯨꯒꯤ ꯌꯣꯡꯆꯥꯛ ꯑꯁꯦ ꯕꯔꯃꯥꯒꯤ ꯕꯣꯔꯗꯔꯔꯣꯝ ꯊꯪꯕ ꯕꯔꯃꯥꯒ ꯃꯅꯤꯄꯨꯔꯒꯥꯒꯤ ꯕꯣꯔꯗꯔꯗ ꯂꯩꯕ ꯈꯨꯟꯇꯥꯔꯤꯕ ꯁꯤꯡ ꯑꯁꯤꯒꯤ ꯃꯐꯝꯁꯤꯗ ꯑꯁꯤꯒꯤ ꯀ꯭ꯂꯥꯏꯃꯦꯠꯇꯥꯅ ꯍꯦꯟꯅ ꯆꯥꯟꯅꯩꯌꯦ ꯃꯣꯏꯁꯦ ꯑꯗꯨꯒ ꯑꯇꯣꯞꯄ ꯀꯣꯝꯂꯥ ꯆꯝꯄ꯭ꯔꯥꯁꯤꯡ ꯑꯁꯤꯅ ꯃꯅꯤꯄꯨꯔꯒꯤ ꯇꯥꯃꯦꯡꯂꯣꯡ ꯗꯤꯁꯇ꯭ꯔꯤꯛ ꯔꯣꯝ ꯁꯥꯏꯗꯁꯤꯗ ꯍꯦꯟꯅ ꯌꯥꯝ ꯌꯥꯝ ꯐꯖꯅ ꯍꯧꯋꯤ ꯌꯥꯝ ꯐꯖꯅꯁꯨ ꯄꯥꯜꯂꯤ ꯑꯗꯨꯒ ꯃꯅꯤꯄꯨꯔꯒꯤ ꯍꯩꯔꯥ ꯄꯥꯟꯕꯤꯁꯤꯡꯁꯦ ꯃꯐꯝ ꯃꯐꯝꯒꯤ ꯃꯇꯨꯡꯏꯟꯅ ꯃꯅꯤꯄꯨꯔꯗ ꯂꯩꯕ ꯗꯤꯁꯇ꯭ꯔꯤꯛꯁꯤꯡ ꯃꯅꯤꯄꯨꯔꯗ ꯂꯩꯕ ꯚꯤꯜꯂꯦꯖꯁꯤꯡꯒꯤ ꯃꯇꯨꯡ ꯃꯣꯏꯒꯤ ꯀ꯭ꯂꯥꯏꯃꯦꯠ ꯃꯣꯏꯒꯤ ꯏꯁꯤꯡ ꯃꯣꯏꯒꯤ ꯅꯨꯡꯁꯤꯠꯀꯤ ꯃꯇꯨꯡ ꯏꯟꯅꯁꯨ ꯄꯥꯜꯂꯤ ꯑꯗꯨꯒ ꯉꯁꯥꯏ ꯍꯥꯏꯕꯒꯨꯝꯅ ꯇꯃꯦꯡꯂꯣꯡ ꯔꯣꯝ ꯁꯥꯏꯠꯇ꯭ꯔꯁ ꯐ꯭ꯔꯨꯠ ꯆꯝꯄ꯭ꯔꯥ ꯀꯣꯝꯂꯥꯁꯤꯡꯁꯦ ꯌꯥꯝ ꯐꯥꯒꯜꯂꯤ ꯑꯗꯨꯒ ꯁꯣꯝꯗ ꯊꯧꯕꯥꯜ ꯗꯤꯁꯇ꯭ꯔꯤꯛꯔꯣꯝꯁꯤꯅ ꯀꯤꯍꯣꯝ ꯄꯥꯏꯅꯦꯄꯜꯁꯤꯡꯁꯦ ꯌꯥꯝ ꯑꯗꯨꯛꯀꯤ ꯃꯇꯤꯛ ꯐꯅ ꯍꯧꯏ ꯐꯅ ꯆꯥꯏ ꯑꯗꯨꯒ ꯒꯨꯔꯃꯣꯍꯣꯔ ꯍꯥꯏꯔꯤꯕ ꯂꯩꯁꯦ ꯃꯅꯤꯄꯨꯔꯁꯤꯗꯒꯤ ꯁꯦꯟꯇꯔ ꯑꯣꯏꯕ ꯃꯐꯝ ꯏꯝꯐꯥꯜꯒꯨꯝꯕ ꯑꯃ ꯃꯅꯤꯄꯨꯔꯒꯤ ꯀꯦꯄꯤꯇꯦꯜ ꯃꯐꯝꯒꯨꯝꯕ ꯑꯇꯣꯞꯄ ꯀꯛꯆꯤꯡ ꯗꯤꯁꯇ꯭ꯔꯤꯛ ꯑꯁꯣꯝ ꯁꯥꯏꯗꯁꯤꯗ ꯍꯦꯟꯅ ꯑꯗꯨꯒꯤ ꯒꯨꯔꯃꯣꯍꯣꯔ ꯍꯥꯏꯔꯤꯕ ꯂꯩ ꯑꯁꯦ ꯆꯥꯟꯅꯩ ꯐꯖꯩ ꯇꯝꯄꯥꯛꯁꯤꯗ ꯆꯤꯡꯁꯤꯗꯅ ꯌꯣꯡꯆꯥꯛꯀꯨꯝꯕ ꯑꯗꯨꯒ ꯀꯣꯝꯂꯥ ꯆꯝꯄ꯭ꯔꯥ ꯍꯥꯏꯔꯤꯕꯁꯤꯡꯁꯦ ꯌꯥꯝ ꯆꯟꯅꯩꯌꯦ ꯁꯤꯒꯤ ꯊꯧꯕꯥꯜ ꯗꯤꯁꯇ꯭ꯔꯤꯛꯂꯣꯝꯁꯤꯅ ꯀꯤꯍꯣꯝ ꯍꯥꯏꯔꯤꯕ ꯄꯥꯏꯅꯦꯄꯜ ꯑꯗꯨꯒꯨꯝꯕꯁꯦ ꯑꯗꯨꯛꯀꯤ ꯃꯇꯤꯛ ꯐꯖꯩꯌꯦ ꯑꯗꯨꯒꯤ ꯀ꯭ꯂꯥꯏꯃꯦꯠꯀ ꯆꯥꯟꯅꯩ ꯃꯅꯤꯄꯨꯔ ꯗꯤꯁꯇ꯭ꯔꯤꯛꯀꯤ ꯃꯇꯨꯡ ꯏꯟꯅ ꯃꯣꯏ ꯃꯐꯝ ꯃꯐꯝꯁꯤꯡꯒꯤ ꯃꯇꯨꯡ ꯏꯟꯅ ꯑꯗꯨꯛꯀꯤ ꯃꯇꯤꯛ ꯍꯩꯔꯥ ꯀꯩꯔꯥꯁꯤꯡꯁꯦ ꯆꯥꯟꯅꯩꯌꯦ ꯑꯗꯨꯒ ꯄꯥꯝꯕꯤꯁꯤꯡꯁꯨ ꯃꯣꯏꯒꯤ ꯀ꯭ꯂꯥꯏꯃꯦꯠ ꯃꯣꯏꯒꯤ ꯃꯐꯝꯗꯨꯒꯤ ꯃꯇꯨꯡ ꯏꯟꯅ ꯐꯖꯅꯁꯨ ꯍꯧꯏ